ꯇꯨꯡꯒꯤꯗꯃꯛ ꯑꯩꯅ ꯑꯩꯒꯤ ꯐ꯭ꯌꯨꯆꯔꯒꯤ ꯍꯥꯏ ꯇꯥꯔꯦꯀꯣ ꯍꯥꯏꯗꯤ ꯏꯁꯩꯒꯤ ꯃꯔꯝꯁꯤꯗ ꯑꯩꯅ ꯍꯥꯏꯗꯤ ꯃꯅꯤꯄꯨꯔꯗ ꯅꯠꯇꯅꯀꯣ ꯑꯗꯒꯤ ꯏꯟꯗꯤꯌꯥꯗ ꯅꯠꯇꯅ ꯑꯩꯈꯣꯏꯒꯤ ꯋꯔꯜꯒꯤ ꯍꯥꯏ ꯇꯥꯔꯦ ꯄ꯭ꯔꯤꯊꯤꯕꯤꯁꯤꯗꯩꯗꯀꯣ ꯁꯨꯃꯥꯏꯅ ꯇꯧꯗꯅ ꯈꯟꯅ ꯅꯩꯅꯕꯁꯦ ꯄꯥꯝꯕ ꯑꯩꯈꯣꯏ ꯌꯥꯎꯅꯤꯡꯉꯤꯕꯀꯣ ꯍꯥꯏꯗꯤ ꯏꯁꯩꯒꯤ ꯃꯇꯥꯡꯁꯤꯗ ꯑꯩꯅ ꯐꯥꯎꯍꯟꯅꯤꯡꯉꯤꯁꯦ ꯑꯩꯈꯣꯏꯒꯤ ꯃꯅꯤꯄꯨꯔꯗ ꯅꯠꯇꯕꯀꯣ ꯑꯩꯈꯣꯏꯒꯤ ꯑꯩꯒꯤ ꯏꯔꯣꯟꯁꯦ ꯑꯩꯒꯤ ꯂꯣꯜ ꯑꯩꯈꯣꯏꯒꯤ ꯐꯣꯛ ꯁꯣꯡ ꯍꯥꯏ ꯇꯥꯔꯦꯅꯦꯀꯣ ꯑꯩꯒꯤ ꯑꯩꯈꯣꯏꯒꯤ ꯏꯃꯥꯂꯣꯜꯗ ꯑꯩꯈꯣꯏꯒꯤ ꯏꯁꯩꯁꯦ ꯁꯝꯅ ꯍꯥꯏꯔꯕꯗ ꯑꯩꯈꯣꯏꯅ ꯑꯩꯈꯣꯏꯒꯤ ꯏꯁꯥꯒꯤ ꯑꯣꯏꯕ ꯅꯥꯠꯀꯤ ꯑꯣꯏꯕ ꯏꯁꯩ ꯁꯛꯄꯁꯦ ꯃꯅꯤꯄꯨꯔꯗꯒꯤ ꯁꯨꯃꯥꯏꯅ ꯐꯥꯎꯔꯛꯄꯒ ꯏꯟꯗꯤꯌꯥꯗ ꯅꯠꯇꯅ ꯑꯩꯈꯣꯏꯒꯤ ꯄ꯭ꯔꯤꯊꯤꯕꯤꯗ ꯂꯩꯔꯤꯕꯀꯣ ꯃꯤꯄꯨꯝ ꯈꯨꯗꯤꯡꯃꯛꯅ ꯑꯩꯈꯣꯏꯒꯤ ꯂꯣꯜꯁꯦ ꯈꯪꯕꯤꯕꯗ ꯅꯠꯇꯅ ꯑꯩꯈꯣꯏꯒꯤ ꯂꯝꯁꯤꯁꯨ ꯁꯛ ꯇꯥꯛꯄ ꯑꯗꯒꯤ ꯑꯩꯈꯣꯏꯒꯤ ꯏꯃꯥꯂꯣꯜ ꯑꯗꯒꯤ ꯑꯩꯈꯣꯏꯒꯤ ꯏꯟꯗꯤꯌꯥꯁꯤꯁꯨ ꯁꯨꯃꯥꯏꯅ ꯏꯟꯗꯤꯌꯥꯗꯒꯤ ꯊꯣꯛꯂꯛꯄꯅꯤ ꯍꯥꯏꯕꯗꯒꯤ ꯑꯃꯨꯛ ꯏꯟꯇꯔꯅꯦꯁꯅꯦꯜꯒꯤ ꯊꯥꯛꯇ ꯍꯥꯏ ꯇꯥꯔꯦꯅꯦꯀꯣ ꯄ꯭ꯔꯤꯊꯤꯕꯤꯗ ꯂꯩꯔꯤꯕ ꯃꯤꯄꯨꯝ ꯈꯨꯗꯤꯡꯃꯛꯅ ꯑꯩꯈꯣꯏꯒꯤ ꯀꯩꯅꯣꯁꯤ ꯑꯩꯈꯣꯏꯒꯤ ꯃꯅꯤꯄꯨꯔ ꯍꯥꯏꯔꯤꯕ ꯂꯝ ꯑꯁꯤꯗ ꯏꯃꯥꯂꯣꯜ ꯑꯩꯈꯣꯏꯒꯤ ꯏꯁꯩ ꯅꯣꯡꯃꯥꯏꯒꯤ ꯊꯥꯛꯇꯁꯨ ꯑꯁꯨꯛ ꯌꯧꯅ ꯑꯩꯈꯣꯏꯁꯦ ꯈꯪꯍꯟꯕ ꯄꯥꯝꯃꯦꯕ ꯍꯥꯏꯗꯤ ꯃꯅꯤꯄꯨꯔꯗꯒꯤ ꯑꯩꯈꯣꯏꯒꯤ ꯂꯣꯜꯅ ꯁꯨꯃꯥꯏꯅ ꯇꯧꯗꯅ ꯑꯩꯈꯣꯏꯒꯤ ꯐꯣꯛ ꯁꯣꯡ ꯃꯅꯤꯄꯨꯔꯗꯁꯨ ꯁꯣꯛꯄ ꯌꯥꯕ ꯂꯣꯜ ꯀꯔꯤ ꯀꯔꯥ ꯂꯩꯕ ꯁꯨꯃꯥꯏꯅ ꯑꯩꯈꯣꯏꯅ ꯈꯪꯗꯕ ꯃꯤꯅꯁꯨ ꯃꯌꯥꯝ ꯑꯃ ꯂꯩꯔꯤꯕꯅꯦꯕ ꯑꯗꯨꯃꯥꯏꯅ ꯇꯧꯗꯅ ꯑꯩꯈꯣꯏꯅ ꯃꯩꯇꯩꯂꯣꯜ ꯍꯥꯏꯕ ꯑꯩꯈꯣꯏꯒꯤ ꯂꯣꯜ ꯑꯁꯤꯗꯒꯤ ꯁꯛꯈꯤꯕ ꯏꯁꯩꯁꯦ ꯐꯣꯛ ꯁꯣꯡ ꯍꯥꯏ ꯇꯥꯔꯦꯅꯦꯀꯣ ꯁꯤꯁꯦ ꯑꯩꯈꯣꯏꯅ ꯑꯥ ꯏꯟꯗꯤꯌꯥ ꯅꯠꯇꯅ ꯑꯩꯈꯣꯏꯒꯤ ꯋꯔꯜꯒꯤ ꯄ꯭ꯔꯤꯊꯤꯕꯤꯒꯤ ꯃꯤꯄꯨꯝ ꯈꯨꯗꯤꯡꯃꯛꯅ ꯈꯪꯍꯟꯕ ꯁꯨꯃꯥꯏꯅ ꯐꯥꯎꯗꯅ ꯑꯩꯅ ꯀꯟꯅ ꯍꯣꯠꯅꯔꯀꯥꯟꯗꯀꯣ ꯑꯩꯒꯤ ꯄꯥꯟꯗꯝ ꯍꯥꯏꯕꯨ ꯁꯤꯅꯦꯕꯀꯣ ꯃꯅꯤꯄꯨꯔꯗ ꯅꯠꯇꯅ ꯏꯟꯗꯤꯌꯥꯗ ꯅꯠꯇꯅ ꯋꯔꯜꯗ ꯑꯩꯈꯣꯏꯒꯤ ꯐꯣꯛ ꯁꯣꯡ ꯑꯁꯦ ꯑꯩꯈꯣꯏꯒꯤ ꯏꯁꯩ ꯑꯁꯤ ꯃꯌꯥꯝꯅ ꯁꯛꯈꯪ ꯃꯥꯏꯈꯪꯅꯗꯨꯅ ꯃꯌꯥꯝꯗ ꯔꯦꯀꯣꯔꯗ ꯂꯩꯍꯧꯕ ꯑꯩꯈꯣꯏꯒꯤ ꯄ꯭ꯔꯤꯊꯤꯕꯤꯗ ꯁꯛ ꯇꯥꯛꯄꯁꯦ ꯁꯤ ꯄꯥꯝꯃꯦꯅ ꯑꯩꯒꯤ ꯄꯥꯟꯗꯝꯗꯤ ꯁꯨꯃꯥꯏꯅ ꯑꯣꯏꯅ ꯊꯝꯖꯒꯦꯕ